ꯍꯜꯂꯣ ꯍꯜꯂꯣ ꯇꯥꯕꯤꯕ꯭ꯔꯣ ꯑꯣ ꯑꯥꯎ ꯃꯥꯟꯅꯦ ꯃꯥꯟꯅꯦ ꯑꯣ ꯍꯛꯆꯥꯡ ꯅꯔꯤꯁꯦ ꯀꯣꯛ ꯆꯤꯛꯏꯁꯤꯕꯨ ꯅꯨꯃꯤꯠ ꯀꯌꯥꯅꯤ ꯁꯨꯔꯒꯦ ꯉꯁꯤꯗꯒꯤꯔ ꯅꯔꯥꯡꯗꯒꯤꯔ ꯑꯣ ꯅꯔꯥꯡꯗꯒꯤ ꯑꯣꯏꯗꯤ ꯈꯔ ꯀꯟꯕ ꯑꯩꯈꯣꯏꯒꯤ ꯁꯤꯅꯔꯦꯛꯁꯇꯤ ꯇꯦꯁꯠ ꯇꯧꯕꯤꯈ꯭ꯔꯕꯣ ꯆꯥꯔꯒ ꯌꯦꯡꯕꯤꯈ꯭ꯔꯕꯣ ꯑꯣ ꯑꯗꯨꯗꯤ ꯁꯨꯃꯥꯏꯅ ꯇꯧꯁꯦ ꯑꯩꯈꯣꯏꯒꯤ ꯑꯜꯃꯣꯛ꯭ꯁ ꯑꯩꯈꯣꯏꯒꯤ ꯄꯦꯔꯥꯁꯤꯇꯃꯣꯜ ꯅꯠꯇ꯭ꯔꯒꯅ ꯑꯩꯈꯣꯏꯒꯤ ꯗꯥꯏꯀ꯭ꯂꯣꯓꯦꯟ ꯄ꯭ꯂꯁꯇꯣ ꯑꯗꯨ ꯑꯣꯏꯅ ꯌꯦꯡꯑꯁꯤ ꯇ꯭ꯔꯥꯏ ꯇꯧꯔꯒ ꯑꯗꯨꯅ ꯅꯣꯏ ꯅꯆꯥꯅꯨꯄꯥ ꯁꯔꯤꯐꯇꯣ ꯊꯔꯛꯑꯣ ꯑꯗꯨꯒ ꯒꯨꯂꯤꯁꯤ ꯇꯦꯕꯂꯦꯠꯁꯤ ꯂꯧꯅꯃꯉꯥꯏꯒꯤ ꯊꯧꯔꯥꯡ ꯇꯧꯔꯣ ꯅꯣꯏ ꯑꯉꯥꯡꯗꯣ ꯂꯥꯛꯍꯜꯂꯣ ꯑꯣ ꯌꯥꯔꯦꯀꯣ ꯍꯣꯔꯦꯟ ꯂꯥꯛꯍꯜꯂꯣ ꯌꯥꯔꯦ ꯑꯗꯨ ꯑꯣꯏꯔꯗꯤ ꯊꯝꯃꯒꯦ